ꯍꯂꯣ ꯑ ꯍꯥꯏꯕꯤꯔꯛꯑꯣ ꯑꯩꯁꯨ ꯑꯗꯨ ꯅꯪ ꯆꯠꯅꯤꯡꯉꯤꯗꯣ ꯑꯗꯨ ꯃꯐꯝꯗꯣ ꯑꯗꯣ ꯑꯩꯁꯨ ꯆꯠꯅꯤꯡ ꯂꯩꯔꯝꯃꯤꯅꯦ ꯑꯗꯣ ꯄꯨꯟꯅ ꯆꯠꯃꯤꯟꯅꯔꯁꯦ ꯑꯩꯈꯣꯏ ꯁꯤꯗꯒꯤ ꯑꯅꯛꯄꯁꯤꯗꯩ ꯇꯣꯡꯃꯤꯟꯅꯔꯁꯦ ꯑꯩꯈꯣꯏ ꯄꯨꯟꯅ ꯑꯗꯣ ꯃꯐꯝꯗꯨꯗ ꯂꯩꯕ ꯃꯦꯟꯃꯥꯔꯒ ꯀꯩꯒ ꯇꯥꯏꯅꯕ ꯖꯒꯥꯗꯣ ꯑꯗꯨꯗꯒꯤ ꯃꯣꯏꯒꯤ ꯃꯣꯏꯗ ꯁꯤꯖꯤꯟꯅꯕ ꯄꯣꯠ ꯆꯩ ꯍꯥꯏꯗꯤ ꯑꯩꯈꯣꯏ ꯃꯣꯔꯦꯒꯤꯅ ꯌꯣꯡꯆꯥꯛ ꯁꯤꯖꯤꯟꯅꯩꯅ ꯑꯗꯣ ꯑꯗꯨꯒꯨꯝꯕ ꯀꯩꯀꯥꯁꯤꯡꯗꯣ ꯑꯗꯨꯒꯨꯝꯕ ꯀꯩꯀꯥꯁꯤꯡꯗꯣ ꯄꯨꯔꯛꯑꯒ ꯑꯗꯨꯁꯤꯡꯗꯣ ꯂꯩꯔꯒ ꯍꯜꯂꯛꯑꯁꯤ ꯌꯣꯡꯆꯥꯛꯀꯨꯝꯕ ꯍꯥꯏꯗꯤ ꯃꯣꯔꯦꯗ ꯍꯥꯏꯔꯒꯅ ꯌꯣꯡꯆꯥꯛꯁꯤꯅ ꯀꯃꯜ ꯀꯃꯟ ꯑꯣꯏꯅ ꯌꯣꯜꯂꯦ ꯑꯗꯨꯒ ꯃꯦꯟꯃꯥꯔꯗ ꯍꯥꯏꯔꯒꯅ ꯃꯣꯏꯒꯤ ꯃꯣꯏꯒꯤ ꯃꯦꯟꯃꯥꯔꯒꯤ ꯃꯤꯁꯤꯡꯅ ꯁꯦꯝꯖ ꯁꯥꯖꯕ ꯍꯥꯏꯗꯤ ꯀꯩꯅꯣ ꯕꯦꯝꯕꯨꯅ ꯁꯥꯕ ꯄꯣꯠ ꯆꯩ ꯃꯌꯥꯝ ꯂꯩꯗꯅ ꯑꯗꯨꯒꯨꯝꯕ ꯑꯗꯨꯒꯨꯝꯕ ꯀꯩꯀꯥꯗꯨ ꯌꯣꯜꯂꯦ ꯍꯥꯏꯕꯅꯤ ꯑꯗꯨꯒꯨꯝꯕꯗꯣ ꯑꯣꯏꯅ ꯑꯩꯈꯣꯏꯒꯤ ꯀꯩꯒꯨꯝꯕ ꯑꯩꯈꯣꯏꯗ ꯈꯨꯗꯣꯡꯆꯥꯗꯕ ꯂꯩ ꯇꯥꯔꯗꯤ ꯃꯣꯏꯒꯤ ꯄꯦꯁꯦꯟꯖꯔ ꯄꯨꯕ ꯕꯁ ꯂꯩꯗꯅ ꯑꯗꯨꯒꯨꯝꯕꯗ ꯑꯗꯨꯝ ꯇꯣꯡꯕ ꯌꯥꯅꯤ ꯑꯥ ꯌꯥꯅꯤꯌꯦ ꯃꯣꯔꯦꯗꯁꯨ ꯃꯦꯟꯃꯥꯔꯗꯁꯨ ꯃꯐꯝ ꯃꯐꯝ ꯐꯖ ꯐꯖꯕ ꯕꯖꯥꯔꯗꯁꯨ ꯆꯪꯉꯁꯦ ꯑꯗꯨ ꯃꯐꯝ ꯐꯖ ꯐꯖꯕ ꯂꯩ ꯑꯗꯨꯒꯤ ꯃꯐꯝ ꯃꯐꯝ ꯈꯨꯗꯤꯡꯗ ꯑꯗꯨꯝ ꯆꯪꯉꯒ ꯀꯩꯀꯩ ꯂꯩꯒꯦꯗꯣ ꯑꯩꯈꯣꯏ ꯊꯤꯗꯣꯛꯎꯁꯦ ꯄꯨꯟꯅ ꯍꯣꯏ ꯎꯝ ꯆꯥꯕ ꯊꯛꯄꯩꯗꯤ ꯃꯐꯝ ꯈꯨꯗꯤꯡꯒꯤ ꯑꯗꯨꯝ ꯐꯪꯕꯅꯦ ꯍꯧꯖꯤꯛꯇꯤ ꯂꯣꯏꯅ ꯐꯪꯉꯦ ꯍꯥꯟꯅꯩ ꯃꯇꯝꯒ ꯃꯥꯟꯅꯗ꯭ꯔꯦ ꯍꯧꯖꯤꯛꯇꯤ ꯑꯗꯨꯝ ꯍꯥꯏꯗꯤ ꯑꯩꯈꯣꯏ ꯏꯝꯐꯥꯜꯗꯒꯤ ꯀꯩ ꯆꯠꯄꯗꯗꯤ ꯃꯣꯔꯦ ꯐꯥꯎ ꯆꯠꯄꯗꯤ ꯀꯩꯁꯨ ꯌꯥꯝꯅ ꯃꯇꯝꯗꯨ ꯀꯨꯏꯅ ꯂꯧꯔꯔꯣꯏ ꯅꯣꯡꯃ ꯂꯩꯒꯦ ꯍꯥꯏ ꯇꯥꯔꯒꯗꯤ ꯍꯣꯇꯦꯜꯒꯨꯝꯕ ꯑꯃ ꯂꯧꯔꯒ ꯂꯩꯒꯗꯕ ꯑꯗꯨꯒ ꯍꯣꯇꯦꯜ ꯍꯣꯇꯦꯜꯗꯨꯒꯤ ꯃꯇꯨꯡꯏꯟꯅ ꯆꯥꯕ ꯊꯛꯄꯒꯤꯗꯤ ꯑꯗꯨꯒ ꯑꯩꯈꯣꯏꯅ ꯇꯣꯉꯥꯟ ꯂꯧꯖꯒꯦꯁꯨ ꯑꯗꯨꯝ ꯏꯁꯇ꯭ꯔꯤꯠ ꯐꯨꯠ ꯂꯩꯔꯤꯕ ꯃꯌꯥꯝꯗꯣ ꯑꯗꯨꯗꯩ ꯑꯗꯨꯝ ꯂꯧꯔꯒ ꯆꯥꯕ ꯌꯥꯅꯤ ꯍꯣꯏ ꯍꯣꯏ